ꯇꯧꯋꯦ ꯑꯩꯈꯣꯏꯒꯤ ꯂꯣꯀꯦꯜ ꯕꯦꯡꯅ ꯑꯩꯈꯣꯏꯗ ꯃꯇꯦꯡ ꯑꯗꯨꯝ ꯇꯧꯋꯤ ꯁꯝꯅ ꯍꯥꯏꯔꯕꯗ ꯃꯨꯗ꯭ꯔꯥ ꯂꯣꯟꯗꯒꯤ ꯀꯩꯗꯒꯤ ꯃꯌꯥꯝ ꯂꯩꯔꯦ ꯑꯗꯨꯒ ꯁꯤ ꯃꯌꯥꯝꯁꯤꯅ ꯃꯇꯦꯡ ꯇꯧꯋꯤ ꯂꯣꯟ ꯄꯤꯊꯗꯅ ꯍꯧꯖꯤꯛ ꯁ꯭ꯇꯥꯔꯠ ꯑꯞ ꯃꯌꯥꯝ ꯂꯤꯁꯤꯡ ꯌꯥꯡꯈꯩꯒꯤ ꯃꯨꯗ꯭ꯔꯥ ꯂꯣꯟ ꯄꯤꯊꯗꯅ ꯑꯗꯨ ꯃꯌꯥꯝꯗꯨ ꯃꯇꯦꯡ ꯇꯧꯋꯤ ꯑꯩꯈꯣꯏꯒꯤ ꯂꯣꯀꯦꯜ ꯁꯝꯅ ꯍꯥꯏꯔꯕꯗ ꯃꯅꯤꯄꯨꯔ ꯔꯨꯔꯦꯜ ꯕꯦꯡ ꯁꯤꯁꯤꯅ ꯃꯇꯦꯡ ꯇꯧꯋꯤ ꯑꯗꯨꯅ ꯑꯩꯈꯣꯏꯅ ꯑꯗꯨꯒ ꯍꯧꯖꯤꯛꯀꯤ ꯃꯇꯝꯗ ꯆꯥꯎꯈꯠꯂꯛꯄꯒꯤ ꯃꯇꯨꯡ ꯏꯟꯅ ꯍꯧꯖꯤꯛꯀꯤ ꯄꯦ ꯂꯦꯇꯔꯁꯤꯁꯨ ꯃꯌꯥꯝ ꯀꯟꯅ ꯊꯣꯛꯂꯛꯑꯦ ꯑꯩꯈꯣꯏ ꯁꯝꯅ ꯍꯥꯏꯔ ꯑꯦꯃꯦꯖꯣꯟ ꯄꯦ ꯂꯦꯇꯔ ꯐ꯭ꯂꯤꯞꯀꯥꯔꯠ ꯄꯦ ꯂꯦꯇꯔ ꯁꯤ ꯃꯌꯥꯝꯁꯦ ꯊꯣꯂꯛꯑꯦ ꯄꯦ ꯇꯤ ꯑꯦꯝ ꯄꯣꯁ ꯄꯦꯠ ꯁꯤ ꯃꯌꯥꯝꯁꯦ ꯊꯣꯂꯛꯑꯦ ꯁꯤ ꯃꯌꯥꯝꯁꯦ ꯂꯣꯏꯅ ꯁꯤꯖꯤꯟꯅꯕ ꯂꯣꯏꯅ ꯅꯨꯡꯉꯥꯏ ꯑꯗꯨꯒ ꯑꯩꯈꯣꯏꯅ ꯀꯩꯅꯣꯒꯤ ꯁꯝꯅ ꯍꯥꯏꯔꯕꯗ ꯑꯦ ꯀ꯭ꯔꯦꯗꯤꯠ ꯀꯥꯠ ꯐꯥꯎꯗ ꯍꯧꯖꯤꯛꯇꯤ ꯏꯁꯥ ꯌꯥꯎꯗꯕꯤꯗ ꯑꯗꯨꯝ ꯑꯣꯟꯂꯥꯏꯟꯗꯒꯤ ꯂꯣꯏꯅ ꯇꯥꯟꯅꯔꯦ ꯑꯗꯨꯒ ꯁꯤ ꯃꯌꯥꯝꯁꯤ ꯌꯥꯝꯅ ꯅꯨꯡꯉꯥꯏꯕ ꯃꯐꯝ ꯑꯝꯅꯤ ꯍꯥꯏꯅꯤꯡꯏ ꯑꯗꯨꯒ ꯁꯤꯁꯤ ꯁꯤꯖꯤꯟꯅꯕꯗ ꯅꯨꯡꯉꯥꯏꯕ ꯄꯣꯠ ꯑꯝ ꯑꯣꯏ